ꯑꯩ ꯐꯖꯕ ꯃꯑꯣꯡꯗ ꯁꯦꯝ ꯁꯥꯗꯨꯅ ꯍꯥꯟꯅ ꯁꯦꯝꯗꯣꯛꯑꯕ ꯃꯇꯨꯡꯗ ꯐꯖꯅ ꯔꯤꯁꯤꯞ ꯑꯗꯣ ꯁꯦꯝꯖꯩ ꯃꯤꯒꯤ ꯁꯦꯝꯃꯤꯕ ꯄꯣꯠ ꯑꯗꯨꯅ ꯐꯖꯗꯕ ꯑꯣꯏꯇꯥꯔꯒꯗꯤ ꯑꯩꯅ ꯃꯤꯗ ꯀꯃꯥꯏꯅ ꯄꯤꯖꯕ ꯉꯝꯒꯅꯤ ꯑꯗꯨꯅ ꯑꯩꯁꯨ ꯆꯥꯒꯗꯕ ꯃꯤꯁꯨ ꯆꯥꯒꯗꯕ ꯆꯞ ꯃꯥꯟꯅꯕ ꯃꯑꯣꯡꯗ ꯑꯩꯅ ꯑꯩꯅ ꯆꯥꯕꯗ ꯍꯥꯎꯒꯗꯕ ꯃꯑꯣꯡ ꯁꯦꯝꯕꯗ ꯑꯩꯅ ꯏꯁꯥꯅ ꯅꯨꯡꯉꯥꯏꯖꯒꯗꯕ ꯃꯑꯣꯡꯗ ꯄ꯭ꯂꯥꯟ ꯇꯧꯔꯒ ꯐꯖꯅ ꯀꯃꯥꯏ ꯇꯧꯁꯤꯒꯦ ꯀꯃꯥꯏ ꯇꯧꯁꯤꯒꯦ ꯍꯥꯏꯕꯗꯣ ꯑꯗꯨ ꯃꯑꯣꯡꯗꯨ ꯌꯦꯡꯉꯒ ꯑꯩ ꯐꯖꯅ ꯇꯧꯖꯩ